ꯚꯥꯔꯠꯀꯤ ꯍꯧꯖꯤꯛ ꯑꯣꯏꯔꯤꯕ ꯃꯃꯤ ꯀꯨꯝꯍꯩ ꯑꯃꯁꯨꯡ ꯏꯁꯩ ꯅꯣꯡꯃꯥꯏꯒꯤ ꯂꯝ ꯑꯁꯤꯗ ꯆꯥꯎꯈꯠꯄ ꯃꯌꯥꯝ ꯑꯃ ꯂꯩꯔꯦ ꯑꯐꯕ ꯃꯈꯜꯒꯤ ꯈꯨꯠꯁꯨ ꯈꯨꯠꯂꯥꯏ ꯃꯌꯥꯝ ꯁꯤꯖꯤꯟꯅꯕꯗꯒꯤ ꯑꯐꯕ ꯃꯈꯜꯒꯤ ꯃꯃꯤ ꯀꯨꯝꯍꯩ ꯀꯌꯥ ꯑꯃꯁꯨ ꯄꯨꯊꯣꯛꯄ ꯉꯝꯂꯦ ꯑꯩꯍꯥꯛꯅ ꯄꯥꯝꯖꯅ ꯌꯦꯡꯕ ꯃꯃꯤ ꯀꯨꯝꯍꯩ ꯈꯔ ꯍꯥꯏꯔꯒꯗꯤ ꯃꯅꯤꯄꯨꯔꯤꯒꯤ ꯃꯃꯤ ꯀꯨꯝꯍꯩ ꯕꯣꯂꯤꯋꯨꯠꯀꯤ ꯃꯃꯤ ꯀꯨꯝꯍꯩ ꯀꯣꯔꯤꯌꯥꯒꯤ ꯊꯧꯔꯝ ꯄꯔꯤꯡꯁꯤꯡ ꯑꯁꯤꯅꯤ ꯏꯁꯩ ꯅꯣꯡꯃꯥꯏꯗ ꯍꯥꯏꯔꯒꯅ ꯃꯅꯤꯄꯨꯔꯒꯤ ꯂꯣꯀꯦꯜ ꯕꯦꯟꯁꯤꯡꯒꯤ ꯏꯁꯩ ꯁꯤꯡꯅ ꯈꯔ ꯍꯦꯟꯅ ꯄꯥꯝꯖꯩ ꯃꯃꯤ ꯀꯨꯝꯍꯩꯒꯤ ꯏꯁꯩ ꯑꯣꯏꯅ ꯍꯥꯏꯔꯒꯗꯤ ꯑꯩꯈꯣꯏ ꯃꯅꯤꯄꯨꯔꯤ ꯐꯤꯂꯝꯒꯤ ꯊꯥ ꯊꯥ ꯊꯥꯕꯨꯡꯇꯣꯟ ꯑꯁꯤꯅꯤ ꯑꯩꯍꯥꯛꯅ ꯈ꯭ꯋꯥꯏꯗꯒꯤ ꯄꯥꯝꯖꯕ ꯀꯂꯥꯀꯥꯔ ꯑꯃ ꯍꯥꯏꯌꯣ ꯍꯥꯏꯔꯒꯗꯤ ꯔꯣꯍꯟ ꯊꯧꯅꯥꯎꯖꯝꯅꯤ ꯃꯥꯒꯤ ꯃꯈꯣꯟ ꯑꯁꯤ ꯌꯥꯝꯅ ꯂꯨꯝꯃꯒ ꯐꯖꯩ ꯇꯥꯕꯗ ꯌꯥꯝꯅ ꯅꯨꯡꯉꯥꯏ